ꯄꯣꯜꯇ꯭ꯔꯤ ꯐꯥꯔꯃꯔꯁꯀꯤꯗꯃꯛꯇ ꯇ꯭ꯔꯦꯅꯤꯡꯁꯦ ꯃꯔꯨ ꯑꯣꯏ ꯃꯔꯝꯗꯤ ꯑꯩꯈꯣꯏꯅ ꯈꯪꯂꯝꯗꯕ ꯃꯌꯥꯝꯁꯨ ꯔꯤꯁꯣꯔꯁ ꯄꯥꯔꯁꯟ ꯑꯍꯩ ꯑꯁꯤꯡ ꯃꯌꯥꯝꯗꯨꯅ ꯃꯣꯏꯅ ꯂꯥꯏꯔꯕ ꯑꯣꯏꯒꯦꯔꯥ ꯍꯩꯇꯕ ꯃꯌꯥꯝꯕꯨ ꯃꯣꯏꯅ ꯀꯧꯁꯤꯟꯕꯤꯔꯦ ꯍꯥꯏꯔ ꯁꯨꯃꯥꯏꯅ ꯄ꯭ꯔꯣꯒ꯭ꯔꯥꯝ ꯇ꯭ꯔꯦꯅꯤꯡꯗꯨꯗ ꯃꯣꯏꯅ ꯀꯃꯥꯏꯅ ꯇꯧꯔꯒ ꯑꯩꯈꯣꯏꯅ ꯖꯣꯞ ꯑꯃ ꯇꯧꯗ꯭ꯔꯕꯁꯨ ꯒꯣꯕꯔꯃꯦꯟ ꯁꯥꯔꯕꯤꯁ ꯑꯣꯏꯔꯦ ꯄ꯭ꯔꯥꯏꯕꯦꯠ ꯁꯥꯔꯕꯤꯁ ꯑꯣꯏꯔꯦ ꯇꯧꯗ꯭ꯔꯕꯁꯨ ꯑꯩꯈꯣꯏꯅ ꯖꯣꯞꯁꯦ ꯒꯣꯕꯔꯃꯦꯟ ꯖꯣꯞ ꯉꯥꯛꯇ ꯖꯣꯞ ꯅꯠꯇꯦ ꯑꯗꯨꯕꯨ ꯀꯃꯥꯏꯅ ꯇꯧꯔꯒ ꯑꯩꯈꯣꯏꯅ ꯍꯤꯡꯅꯉꯥꯏ ꯂꯝꯕꯤꯁꯦ ꯀꯃꯥꯏꯅ ꯇꯧꯁꯦꯔꯥ ꯍꯥꯏꯕ ꯈꯣꯠꯄꯗ ꯃꯣꯏꯅ ꯄꯣꯜꯇ꯭ꯔꯤ ꯍꯥꯏꯕꯁꯦ ꯌꯦꯟ ꯑꯣꯏꯔꯣ ꯁꯟ ꯑꯣꯏꯔꯣ ꯑꯣꯛ ꯑꯣꯏꯔꯣ ꯉꯥꯅꯨ ꯑꯣꯏꯔꯣ ꯃꯈꯜ ꯃꯈꯜꯒꯤ ꯃꯌꯥꯝ ꯂꯩꯔꯦ ꯑꯗꯨ ꯃꯈꯩꯁꯦ ꯀꯃꯥꯏꯅ ꯇꯧꯔꯦ ꯌꯣꯛꯈꯠꯁꯤꯔꯥ ꯍꯥꯏꯕꯒꯤ ꯃꯇꯥꯡꯗ ꯑꯗꯨ ꯌꯣꯛꯈꯠꯅꯉꯥꯏꯒꯤ ꯑꯗꯨ ꯁꯦꯝꯅꯉꯥꯏꯒꯤꯗꯃꯛꯇ ꯑꯩꯈꯣꯏꯅ ꯀꯅꯥꯗꯒꯤ ꯀꯗꯥꯏꯗ ꯆꯪꯁꯤꯟꯁꯤꯔꯥ ꯍꯥꯏꯕ ꯃꯌꯥꯝꯁꯦ ꯃꯣꯏꯅ ꯇ꯭ꯔꯦꯅꯤꯡꯗꯨꯗ ꯑꯗꯨꯝ ꯇꯥꯛꯄꯤꯌꯦ ꯂꯣꯟ ꯂꯧꯔꯒꯁꯨ ꯑꯩꯈꯣꯏꯅ ꯑꯁꯨꯃꯥꯏꯅ ꯑꯩꯈꯣꯏꯁꯤ ꯇꯧꯒꯅꯤ ꯈꯣꯠꯀꯅꯤ ꯌꯦꯟ ꯂꯣꯏꯒꯅꯤ ꯉꯥꯅꯨ ꯂꯣꯏꯒꯅꯤ ꯑꯣꯛ ꯂꯣꯏꯒꯅꯤ ꯍꯥꯏꯗꯨꯅ ꯂꯣꯟ ꯃꯌꯥꯝꯁꯦ ꯍꯧꯖꯤꯛꯇꯤ ꯕꯦꯡꯛ ꯈꯨꯗꯤꯡꯃꯛꯇꯁꯨ ꯃꯣꯏꯅ ꯄꯤꯌꯦ ꯈꯨꯗꯣꯡ ꯆꯥꯕꯁꯦ ꯌꯥꯝ ꯄꯤꯔꯦ ꯍꯧꯖꯤꯛꯇꯤ ꯑꯗꯨꯒ ꯑꯩꯈꯣꯏꯅ ꯑꯗꯨꯝ ꯑꯩꯈꯣꯏꯅ ꯂꯣꯏꯔꯒ ꯀꯔꯝ ꯍꯥꯏꯅ ꯑꯩꯈꯣꯏꯒꯤꯗꯃꯛꯇ ꯑꯩꯈꯣꯏꯅ ꯍꯤꯡꯅꯕꯒꯤꯗꯃꯛꯇ ꯑꯩꯈꯣꯏꯗꯃꯛꯇ ꯌꯥꯝꯅ ꯀꯥꯟꯅꯕ꯭ꯔꯥ ꯍꯥꯏꯔꯗꯤ ꯑꯩꯈꯣꯏꯅ ꯄꯩꯁꯥ ꯊꯣꯛꯂꯝꯗꯕ ꯃꯌꯥꯝ ꯂꯩꯕꯗꯨꯁꯨ ꯑꯗꯨꯅ ꯑꯩꯈꯣꯏꯅ ꯂꯣꯟ ꯂꯧꯔꯒ ꯑꯩꯈꯣꯏꯅ ꯑꯩꯈꯣꯏꯅ ꯌꯦꯟ ꯉꯥꯅꯨ ꯑꯣꯏꯔꯣ ꯑꯣꯛ ꯑꯣꯏꯔꯣ ꯂꯣꯏꯔꯒ ꯃꯄꯨꯡ ꯐꯥꯔꯦ ꯍꯥꯏꯕ ꯃꯇꯝꯗ ꯌꯣꯜꯂꯒ ꯑꯩꯈꯣꯏ ꯑꯩꯈꯣꯏꯒꯤ ꯍꯤꯡꯅꯕꯒꯤꯗꯃꯛꯇ ꯀꯥꯟꯅꯕ ꯌꯥꯝꯅ ꯄꯤ ꯑꯗꯨꯒ ꯁꯦ ꯑꯩꯈꯣꯏꯅ ꯌꯣꯛꯈꯠꯄ ꯃꯇꯝꯗ ꯑꯩꯈꯣꯏꯅ ꯃꯌꯥꯝꯁꯨ ꯀꯃꯥꯏꯅ ꯇꯧꯔꯒ ꯀꯩꯅꯣ ꯌꯣꯛꯈꯠꯀꯅꯤ ꯈꯣꯠꯀꯅꯤ ꯍꯥꯏꯅ ꯃꯇꯝꯗꯁꯨ ꯇ꯭ꯔꯦꯅꯤꯡꯗꯨꯗ ꯔꯤꯁꯥꯔꯁ ꯄꯥꯔꯁꯟꯈꯣꯏꯅꯁꯨ ꯃꯣꯏꯁꯨ ꯃꯀꯨꯞ ꯃꯇꯥ ꯍꯥꯏꯕ ꯑꯗꯨꯝ ꯃꯣꯏꯅꯁꯨ ꯐꯖꯅ ꯇꯥꯛꯄꯤꯌꯦ ꯂꯝꯕꯤ ꯇꯥꯛꯄꯤꯌꯦ ꯍꯩꯇꯕ ꯃꯌꯥꯝ ꯍꯩꯇꯕꯗꯨꯁꯨ ꯑꯗꯒꯤ ꯑꯗꯨꯗ ꯑꯍꯩ ꯑꯁꯤꯡ ꯃꯌꯥꯝ ꯂꯩꯕꯗꯨꯅ ꯑꯗꯨꯝ ꯃꯈꯣꯏꯒꯤ ꯈꯨꯟꯒꯤ ꯅꯤꯡꯊꯧ ꯆꯤꯌꯥꯔꯃꯦꯟꯒꯨꯝꯕꯗ ꯆꯠꯂꯒꯁꯨ ꯈꯨꯗꯣꯡ ꯆꯥꯕ ꯃꯌꯥꯝ ꯃꯣꯏꯉꯣꯟꯗꯁꯨ ꯑꯩꯈꯣꯏꯒꯤ ꯄꯥꯝꯖꯕꯁꯨ ꯅꯤꯔꯒ ꯇꯧꯕꯤꯌꯨ ꯈꯣꯠꯄꯤꯌꯨ ꯍꯥꯏꯕ ꯃꯇꯝꯗꯁꯨ ꯃꯣꯏꯅꯁꯨ ꯃꯈꯣꯏꯅ ꯀꯣꯑꯣꯄꯔꯦꯠꯁꯨ ꯇꯧꯕꯤꯗꯅ ꯑꯗꯨꯝ ꯑꯩꯈꯣꯏ ꯍꯤꯡꯅꯉꯥꯏꯒꯤ ꯂꯝꯕꯤ ꯃꯣꯏꯅꯁꯨ ꯑꯩꯈꯣꯏꯒꯤꯗꯃꯛꯇ ꯇꯥꯟꯅꯕꯤꯌꯦ ꯑꯗꯨꯅ ꯑꯗꯨ ꯃꯣꯏꯒꯤ ꯇ꯭ꯔꯦꯅꯤꯡꯗꯨꯗꯅ ꯃꯣꯏꯅ ꯍꯥꯏ ꯃꯣꯏꯅ ꯇꯝꯕꯤꯕ ꯃꯌꯥꯝꯗꯨꯅ ꯑꯩꯈꯣꯏꯒꯤꯗꯃꯛꯇ ꯀꯥꯟꯅꯕ ꯑꯃꯁꯨ ꯑꯣꯏꯌꯦ ꯄꯨꯟꯁꯤꯒꯤ ꯑꯣꯏꯅ ꯍꯤꯡꯅꯉꯥꯏꯒꯤ ꯂꯝꯕꯤ ꯇꯥꯛꯄꯤ ꯍꯥꯏꯅ ꯍꯥꯏꯅꯤꯡꯉꯤ